ꯃꯣꯔꯦꯗꯒꯤ ꯇꯦꯡꯅꯧꯄꯜ ꯗꯤꯁꯇ꯭ꯔꯤꯛ ꯐꯥꯎꯕ ꯆꯠꯅꯕꯒꯤꯗꯃꯛꯇ ꯑꯩꯅ ꯇꯦꯛꯁꯤ ꯑꯃ ꯋꯥꯏꯕꯅꯤ ꯑꯗꯣ ꯍꯥꯏꯔꯤꯕ ꯗ꯭ꯔꯥꯏꯚꯔ ꯑꯗꯨ ꯃꯃꯣꯠ ꯃꯅꯥꯏ ꯏꯇꯩ ꯇꯩ ꯒꯥꯔꯤ ꯊꯧꯕ ꯃꯇꯝꯗ ꯃꯥꯛꯁꯁꯨ ꯎꯞꯇꯦ ꯑꯗꯨꯅ ꯃꯔꯝ ꯑꯣꯏꯔꯒ ꯃꯔꯤ ꯂꯩꯅꯔꯤꯕ ꯅꯈꯣꯏꯅ ꯃꯍꯥꯛꯄꯨ ꯈꯔ ꯍꯥꯏꯕꯤꯌꯨ ꯃꯥꯛꯁ ꯎꯞꯍꯟꯕꯤꯌꯨ ꯑꯃꯁꯨꯡ ꯂꯨ ꯅꯥꯟꯅ ꯒꯥꯔꯤ ꯊꯧꯅꯕ ꯍꯥꯏꯕꯤꯌꯨ ꯃꯍꯥꯛꯀꯤ ꯁꯤꯠꯅꯆꯤꯡꯕ ꯄꯣꯠꯁꯤꯡꯗꯨꯁꯨ ꯂꯨ ꯅꯥꯟꯅ ꯊꯝꯅꯕ ꯑꯥꯄꯤꯜ ꯇꯧꯖꯔꯤ